ꯁꯣꯝꯁꯦ ꯏꯝꯐꯥꯜ ꯅꯨꯃꯤ ꯀꯩꯅꯣꯗꯒꯤ ꯕꯤꯁꯦꯝꯄꯨꯔꯗ ꯍꯥꯡꯕꯗꯣ ꯅꯠꯇ꯭ꯔꯣ ꯀꯩꯅꯣ ꯀꯣꯕꯤꯁꯦ ꯍꯧꯖꯤꯛꯁꯦ ꯀꯦꯖꯤꯗ ꯀꯌꯥ ꯀꯌꯥ ꯂꯩꯒꯦ ꯍꯋꯥꯏꯊ꯭ꯔꯥꯛꯀ ꯑꯣ ꯑꯗꯩ ꯍꯋꯥꯏꯊ꯭ꯔꯥꯛꯇꯤ ꯑꯣ ꯀꯩꯅꯣ ꯀꯣꯕꯤꯁꯤꯅ ꯇꯥꯡꯏꯁꯤꯅ ꯀꯩꯒꯤꯅꯣ ꯑꯣ ꯑꯥ ꯀꯩꯅꯣ ꯇꯧꯕ ꯑꯩꯁꯦ ꯎꯁꯣꯞ ꯑꯃꯒꯤ ꯄꯣꯠ ꯆꯩꯁꯦ ꯂꯧꯅꯤꯡꯕ ꯍꯥꯏꯇꯥꯔꯦ ꯑꯗꯨꯅ ꯄꯣꯠ ꯆꯩꯁꯦ ꯑꯩꯁꯦ ꯍꯋꯥꯏꯊ꯭ꯔꯥꯛꯅꯦ ꯑꯗꯩ ꯑꯗꯣ ꯍꯋꯥꯏꯊ꯭ꯔꯥꯛꯀ ꯀꯣꯕꯤꯒ ꯅꯠꯇꯕ ꯑꯇꯣꯞꯄꯗꯤ ꯌꯥꯎꯗꯕ꯭ꯔ ꯈꯥꯃꯦꯟ ꯑꯁꯤꯟꯕꯒꯨꯝꯕ ꯑꯣ ꯑꯗꯨꯗꯤ ꯅꯣꯏꯒꯤꯁꯦ ꯗꯤꯂꯤꯕꯔꯤ ꯌꯥꯗꯕ꯭ꯔꯥꯕ ꯎꯝ ꯑꯩꯁꯦ ꯀꯩꯅꯣꯗꯩꯅꯦ ꯀꯩꯅꯧ ꯊꯣꯡꯈꯥꯗꯩꯅꯦꯕꯀꯣ ꯑꯗꯨꯗꯣ ꯀꯩꯅꯣꯁꯦ ꯇꯥꯡ ꯇꯥꯡ ꯀꯨꯟꯇꯔꯦꯠꯇ ꯇꯧꯒꯗꯧꯕ ꯄꯣꯠꯅꯦꯕ ꯑꯥ ꯐꯦꯕꯋꯥꯔꯤꯒꯤ ꯃꯥꯔꯁꯀꯤ ꯑꯗꯨꯅ ꯑꯩꯁꯦ ꯑꯥ ꯑꯩꯅ ꯈꯤꯇꯪ ꯊꯨꯅ ꯃꯥꯡꯖꯧꯅꯅ ꯂꯧꯅꯤꯡꯕ ꯍꯥꯏꯇꯥꯔꯦ ꯑꯗꯣ ꯄꯦꯃꯦꯟꯁꯦ ꯑꯗꯨꯝ ꯂꯥꯛꯄꯒ ꯑꯗꯨꯝ ꯇꯧ ꯌꯥꯕ꯭ꯔ ꯍꯥꯟꯅ ꯄꯦꯃꯦꯟ ꯇꯧꯊꯣꯛꯄ ꯌꯥꯕ꯭ꯔ ꯑꯣ ꯑꯥ ꯑꯣ ꯑꯗꯨꯗꯤ ꯅꯣꯏ ꯍꯥꯡꯏꯁꯦ ꯀꯥꯏ ꯖꯒꯥꯗ ꯑꯣꯏꯗꯣꯏꯅꯣ ꯕꯤꯁꯅꯨꯄꯨꯔꯒꯤ ꯑꯥ ꯑꯥ ꯂꯩ ꯂꯩ ꯂꯩ ꯑꯣ ꯀꯩ ꯑꯣꯏꯅ ꯂꯩꯕꯤꯒꯦ ꯏꯁꯇꯣꯔ ꯃꯃꯤꯡꯗꯤ ꯀꯩ ꯑꯣꯏꯅ ꯂꯩꯕꯤꯒꯦ ꯑꯣ ꯑꯣ ꯑꯗꯨꯗꯤ ꯑꯁꯣꯝ ꯅꯥꯀꯟꯒꯤ ꯇꯧꯕꯤꯔꯩꯁꯦ ꯁꯨꯃꯤꯂꯥꯒꯤ ꯍꯁꯕꯦꯟ ꯑꯣꯏꯗꯣꯏꯔꯥ ꯑꯣ ꯑꯗꯨꯗꯤ ꯑꯩ ꯑꯗꯨꯃꯥꯏꯅ ꯗꯤꯂꯤꯕꯔꯤ ꯇꯧꯕꯤꯔꯛꯑꯣꯕ ꯑꯩꯁꯦ ꯈꯤꯇꯪ ꯊꯨꯅꯅꯦ ꯄꯥꯝꯖꯕ ꯍꯥꯏꯇꯥꯔꯦ ꯑꯥ ꯑꯥ ꯑꯥ ꯑꯧ ꯑꯗꯨꯅꯦ ꯑꯩꯁꯨ ꯌꯦꯟꯁꯥꯡ ꯅꯥꯄꯤꯁꯦ ꯈꯤꯇꯪ ꯄꯥꯝꯕ ꯍꯥꯏꯇꯥꯔꯦ ꯐ꯭ꯔꯦꯁ ꯑꯣꯏꯕ ꯑꯗꯨ ꯑꯣꯗꯤ ꯅꯣꯏꯁꯦ ꯐ꯭ꯔꯦꯁ ꯑꯣꯏꯕ꯭ꯔ ꯑꯣꯏꯗꯕ꯭ꯔꯕ

ꯑꯥ ꯑꯣ ꯑꯣ ꯑꯩꯗꯤ ꯍꯥꯔ ꯌꯥꯝ ꯆꯥꯏꯕꯁꯦ ꯌꯥꯝ ꯆꯥꯅꯤꯡꯗꯕ ꯑꯗꯨꯅꯅꯦ ꯍꯥꯔ ꯆꯥꯏꯗꯕ ꯑꯣꯏꯅ ꯐꯪꯕꯤꯒꯗ꯭ꯔꯕ ꯑꯣ ꯍꯧꯖꯤꯛꯁꯦ ꯂꯩꯅꯥ ꯇꯤꯟꯅꯥꯁꯦ ꯌꯥꯝ ꯂꯩꯕꯅꯤꯅ ꯑꯗꯨꯅ ꯑꯩꯈꯣꯏ ꯀꯩꯅꯣ ꯇꯧꯕꯁꯦ ꯍꯥꯔ ꯆꯥꯏꯕꯁꯦ ꯆꯥꯕ ꯌꯥꯝ ꯄꯥꯝꯖꯗꯕ ꯍꯥꯏꯁꯦ ꯑꯗꯨꯅ ꯑꯥꯎ ꯑꯗꯨꯅ ꯑꯩꯈꯣꯏꯁꯦ ꯑꯥ ꯑꯗꯨꯅ ꯑꯩꯈꯣꯏꯁꯦ ꯍꯧꯖꯤꯛꯁꯦ ꯑꯩꯈꯣꯏꯅ ꯄꯥꯝꯃꯤꯁꯦ ꯐ꯭ꯔꯦꯁ ꯑꯣꯏꯅ ꯈꯨꯗꯛ ꯈꯨꯗꯛꯀꯤ ꯄꯣꯠ ꯑꯣꯏꯅ ꯁꯦ ꯆꯥꯅꯤꯡꯕ ꯍꯥꯏꯇꯥꯔꯦ ꯑꯣ ꯑꯣ ꯑꯗꯨꯗꯤ ꯁꯣꯝꯒꯤꯁꯦ ꯀꯩꯅꯣ ꯑꯗꯨꯝ ꯑꯣꯐꯔꯗꯤ ꯄꯤꯗꯕ꯭ꯔ ꯀꯃꯥꯏ ꯇꯧꯒꯦ ꯑ ꯑꯣ ꯑꯥ ꯑꯗꯣ ꯁꯣꯝꯒꯤꯁꯦ ꯄꯥꯟꯒꯗꯤ ꯐꯪꯕꯤꯒꯗ꯭ꯔ ꯑꯣ ꯑꯗꯣ ꯑꯗꯣ ꯑꯄꯥꯝꯕꯒꯩ ꯍꯥꯏꯁꯦ ꯁꯤꯡꯖꯨ ꯃꯊꯦꯜꯒꯨꯝꯕꯁꯦ ꯑꯗꯤ ꯑꯣꯏꯕ ꯌꯥꯕ ꯐꯪꯕꯤꯒꯅꯤꯅ ꯑꯥ ꯑꯩꯒꯤꯁꯦ ꯊꯝꯅꯥꯔꯣꯝꯒꯤꯗꯨꯗ ꯑꯣꯏꯅ ꯐꯗꯧ ꯃꯥꯜꯂꯤ ꯈꯟꯖꯜꯂꯛꯑꯦ ꯁꯨꯝ ꯑꯥꯎ ꯑꯗꯣ ꯃꯣꯏꯔꯥꯡꯒꯤ ꯁꯥꯏꯠꯇ ꯂꯣꯏ ꯄꯨꯔꯛꯄꯅꯦ ꯐ꯭ꯔꯦꯁ ꯑꯣꯏꯅꯤ ꯑꯗꯨꯅ ꯑꯣꯏꯅ ꯆꯥꯕꯁꯤꯅ ꯏꯁꯥꯁꯨ ꯈꯔ ꯐꯒꯠꯇꯧ ꯃꯥꯜꯂꯦ ꯑꯣ ꯑꯗꯨ ꯑꯣꯏꯔꯗꯤ ꯑꯣ ꯑꯗꯣ ꯑꯣꯏꯔꯗꯤ ꯁꯣꯝꯁꯦ ꯇꯥꯡ ꯀꯨꯟꯇꯔꯦꯠꯇ ꯁꯣꯏꯕꯤꯔꯛꯑꯅꯨꯀꯣ ꯑꯣ ꯑꯗꯨ ꯑꯣꯏꯔꯗꯤ ꯐꯔꯦ ꯐꯔꯦ ꯑꯗꯨꯗꯤ ꯑꯣ ꯑꯥ ꯑꯥ